ꯀꯣꯕꯤꯠꯀꯤ ꯃꯇꯝꯗ ꯍꯥꯏꯗꯤ ꯑꯉꯥꯡꯁꯤꯡ ꯑꯁꯦ ꯐꯣꯟꯒꯤ ꯃꯇꯦꯡꯅ ꯌꯥꯝꯅ ꯀꯥꯟꯅꯕ ꯄꯤ ꯍꯥꯏꯗꯤ ꯁ꯭ꯀꯨꯜ ꯀꯥꯕ ꯌꯥꯗ꯭ꯔꯕꯅꯤꯅ ꯃꯥꯒꯤ ꯇꯝꯒꯗꯕ ꯀ꯭ꯂꯥꯁꯇꯣ ꯃꯈꯥ ꯃꯄꯨꯡ ꯐꯥꯅ ꯇꯝꯗ꯭ꯔꯕꯅꯤꯅ ꯍꯥꯏꯗꯤ ꯃꯥꯒꯤ ꯂꯥꯏꯔꯤꯛ ꯂꯥꯏꯁꯨꯒꯤ ꯆꯥꯡꯗꯨ ꯅꯦꯝꯃꯛꯑꯦ ꯑꯗꯨꯗꯒꯤꯗꯤ ꯐꯣꯟꯒꯤ ꯃꯇꯦꯡ ꯂꯧꯔꯒ ꯑꯣꯟꯂꯥꯏꯟꯗ ꯀ꯭ꯂꯥꯁꯇꯣ ꯃꯄꯨꯡ ꯐꯥꯅ ꯆꯠꯊꯔꯦ ꯑꯉꯥꯡꯁꯤꯡꯒꯤ ꯈꯪꯍꯧꯗꯕ ꯍꯩꯍꯧꯗꯕ ꯃꯌꯥꯝꯗꯣ ꯑꯣꯟꯂꯥꯏꯟꯒꯤ ꯃꯇꯦꯡ ꯂꯧꯔꯒ ꯐꯣꯟꯗ ꯇꯧꯔꯦ ꯑꯗꯨꯗꯒꯤ ꯐꯣꯟꯒꯤ ꯀꯥꯟꯅꯕꯁꯦ ꯑꯗꯨꯛꯀꯤ ꯃꯇꯤꯛ ꯐꯪꯉꯤ ꯑꯗꯨꯒ ꯐꯣꯟꯅ ꯑꯉꯥꯡꯁꯤꯡꯁꯦ ꯑꯃꯨꯛꯁꯨ ꯃꯥꯡꯍꯜꯂꯤ ꯍꯥꯏꯗꯤ ꯐꯣꯟꯗꯣ ꯑꯗꯨꯝ ꯃꯉꯣꯟꯗ ꯅꯣꯡꯉꯥꯟꯕꯗꯩ ꯅꯨꯃꯤꯠ ꯇꯥꯐꯥꯎ ꯐꯣꯟꯗꯣ ꯑꯗꯨꯝ ꯄꯥꯏꯔꯒ ꯂꯩꯔꯕꯅꯤꯅ ꯆꯥꯕꯒꯤ ꯃꯇꯝ ꯅꯥꯏꯗ꯭ꯔꯦ ꯇꯨꯝꯕꯒꯤ ꯃꯇꯝ ꯅꯥꯏꯗ꯭ꯔꯦ ꯑꯗꯩ ꯃꯃꯤꯠ ꯁꯣꯛꯂꯛꯑꯦ ꯃꯁꯥ ꯁꯣꯛꯂꯛꯑꯦ ꯃꯉꯣꯟꯗ ꯑꯗꯨꯝꯕ ꯃꯥꯡꯖꯕꯁꯨ ꯃꯌꯥꯝ ꯑꯃ ꯂꯩ